ꯍꯜꯂꯣ ꯑꯥ ꯁꯤ ꯉꯁꯥꯏ ꯐꯣꯟ ꯇꯧꯔꯛꯑꯝꯕ ꯀꯅꯥ ꯑꯣꯏꯕꯤꯗꯣꯏꯅꯣ ꯑꯧ ꯃꯥꯅꯦ ꯑꯣ ꯃꯃꯟ ꯍꯦꯟꯒꯠꯄ ꯍꯥꯏꯁꯦ ꯀꯩꯅꯣꯗ ꯍꯧꯖꯤꯛꯁꯤ ꯍꯥꯏꯗꯤ ꯍꯥꯏꯗꯤ ꯃꯃꯟ ꯍꯦꯟꯒꯠꯄꯃꯛꯇꯤ ꯅꯠꯇꯦꯕꯀꯣ ꯑꯩꯈꯣꯏꯒꯤ ꯁꯕꯁꯤꯗꯤ ꯆꯪꯉꯒ ꯍꯥꯏꯗꯤ ꯃꯤ ꯈꯨꯗꯤꯡꯃꯛꯀꯤ ꯉꯁꯥꯏ ꯃꯃꯟ ꯍꯦꯟꯒꯠꯄꯣꯏꯅ ꯁꯕꯖꯤꯗꯤ ꯆꯪꯕꯗꯣ ꯃꯤ ꯃꯤ ꯑꯩꯈꯣꯏꯒꯤ ꯒ꯭ꯌꯥꯁ ꯑꯩꯈꯣꯏꯒꯤ ꯀꯁꯇꯃꯔꯒꯤ ꯃꯤ ꯈꯨꯗꯤꯡꯃꯛꯇꯨꯒꯤ ꯃꯥꯒꯤ ꯃꯥꯒꯤ ꯃꯁꯥ ꯃꯁꯥꯒꯤ ꯍꯥꯏꯗꯤ ꯂꯧꯕ ꯂꯣꯏꯈ꯭ꯔ ꯃꯇꯨꯡꯗ ꯊꯥ ꯑꯃꯒꯤ ꯃꯅꯨꯡꯗ ꯑꯗꯨꯝ ꯃꯁꯥ ꯃꯁꯥꯒꯤ ꯑꯦꯀꯥꯎꯟꯗ ꯑꯗꯨꯝ ꯂꯨꯄꯥ ꯆꯥꯝꯃ ꯀꯨꯟꯊ꯭ꯔꯥꯍꯨꯝꯗꯣꯏ ꯁꯕꯁꯤꯗꯤ ꯑꯣꯏꯅ ꯆꯪꯕꯅꯦꯕꯀꯣ ꯁꯨꯃꯥꯏꯅ ꯂꯩ ꯃꯃꯟ ꯍꯦꯟꯒꯠꯄꯒꯤ ꯅꯠꯇꯦ ꯄꯩꯁꯥ ꯄꯩꯁꯥ ꯆꯪꯕ ꯍꯥꯏꯁꯦ ꯑꯗꯨꯝ ꯍꯥꯏꯗꯤ ꯅꯨꯃꯤꯠ ꯑꯗꯨꯝ ꯊꯥ ꯑꯃꯒꯤ ꯃꯇꯨꯡ ꯊꯥ ꯑꯃ ꯑꯅꯤ ꯊꯥ ꯑꯃꯒꯤ ꯃꯅꯨꯡꯗꯗꯤ ꯑꯗꯨꯝ ꯑꯌꯥꯝꯕꯅ ꯑꯗꯨꯝ ꯆꯪꯒꯜꯂꯤꯀꯣ ꯁꯨꯃꯥꯏꯅ ꯑꯗꯨꯝ ꯆꯪꯉꯛꯀꯅꯤ ꯑꯗꯨꯝ ꯅꯁꯥ ꯅꯁꯥꯒꯤ ꯑꯦꯀꯥꯎꯟꯗꯀꯣ ꯅꯁꯥꯒꯤ ꯂꯤꯡ ꯂꯩꯕ ꯃꯤꯁꯤꯡꯗꯤ ꯂꯣꯏ ꯆꯪꯉꯛꯀꯅꯤ ꯑꯗꯣ ꯇꯥꯃꯣꯁꯤ ꯂꯤꯡ ꯂꯩꯇꯕ ꯑꯣꯏꯗꯣꯏꯔꯥ ꯂꯤꯡ ꯂꯤꯡ ꯂꯩꯇꯕ꯭ꯔꯣ ꯑꯥ ꯑꯦꯀꯥꯎꯟꯒ ꯂꯤꯡ ꯂꯩꯕ꯭ꯔꯥ ꯍꯥꯟꯅ ꯑꯣ ꯅꯠꯇꯦ ꯑꯗꯨꯝ ꯊꯥ ꯈꯨꯗꯤꯡꯒꯤ ꯑꯗꯨꯝ ꯇꯧꯕ ꯑꯩꯈꯣꯏꯒꯤ ꯒ꯭ꯌꯥꯁ ꯂꯧꯕ ꯃꯇꯨꯡꯗ ꯊꯥ ꯈꯨꯗꯤꯡꯒꯤ ꯂꯧꯕ ꯈꯨꯗꯤꯡꯒꯤ ꯑꯗꯨꯝ ꯏꯁꯥ ꯏꯁꯥꯒꯤ ꯑꯦꯀꯥꯎꯟꯗ ꯑꯗꯨꯝ ꯉꯁꯥꯏꯒꯤ ꯁꯕꯁꯤꯗꯤ ꯍꯥꯏꯗꯨ ꯑꯗꯨꯝ ꯆꯪꯒꯅꯤ ꯂꯨꯄꯥ ꯆꯥꯝꯃꯒ ꯀꯨꯟꯊ꯭ꯔꯥꯍꯨꯝꯗꯣꯏ ꯆꯪꯕꯅꯦꯕꯀꯣ ꯍꯧꯖꯤꯛ ꯍꯧꯖꯤꯛ ꯑꯣꯏꯅ ꯑꯗꯨ ꯇꯝꯕ ꯉꯝꯗꯦ ꯑꯗꯨꯝ ꯃꯇꯝ ꯃꯇꯝꯒꯤ ꯑꯗꯨꯝ ꯍꯦꯟꯒꯠꯂꯛꯄꯁꯨ ꯌꯥꯏ ꯑꯗꯨ ꯑꯗꯨꯃꯥꯏꯅ ꯂꯩ ꯍꯧꯖꯤꯛ ꯍꯧꯖꯤꯛꯀꯤ ꯑꯣꯏꯅꯗꯤ ꯑꯥ ꯍꯣꯏ ꯍꯣꯏ ꯑꯗꯨꯃꯥꯏꯅ ꯂꯩ ꯑꯗꯣ ꯇꯥꯃꯣꯍꯣꯏꯒꯤ ꯅꯨꯡꯉꯥꯏꯇꯕ ꯑꯗꯨꯝ ꯂꯩꯕ ꯑꯣꯏꯔꯁꯨ ꯑꯗꯨꯝ ꯃꯊꯪꯗ ꯑꯣꯏꯔꯁꯨ ꯑꯗꯨꯝ ꯍꯪꯕꯤꯔꯛꯑꯣ ꯍꯣꯏ ꯍꯣꯏ ꯑꯍꯥꯟꯕꯒ ꯑꯣꯏꯔꯦ ꯇꯥꯃꯣ ꯍꯣꯏ ꯈꯪꯗꯕꯒꯤ ꯑꯣꯏꯔꯝꯕꯁꯨ ꯌꯥꯏ ꯑꯗꯣ ꯌꯦꯡꯕꯤꯔꯣ ꯑꯗꯨꯝ ꯑꯗꯨꯃꯥꯏꯅ

ꯍꯣꯏ